ꯃꯥꯅꯤ ꯃꯥꯅꯤ ꯀꯔꯤ ꯇꯥꯛꯄꯤꯒꯗꯕ

ꯑꯣ ꯍꯧꯖꯤꯛꯁꯦ ꯀꯔꯝꯕ ꯃꯈꯜꯒꯤ ꯍꯥꯏꯔꯕꯗ ꯑꯗꯨꯝ ꯑꯄꯥꯝꯕꯗꯣ ꯂꯣꯏꯅ ꯐꯪꯒꯅꯤ ꯍꯥꯏꯖꯒꯦ ꯑꯗꯨ ꯍꯥꯏꯗꯤ ꯑꯄꯥꯝꯕ ꯃꯈꯜ ꯈꯨꯗꯤꯡꯃꯛꯇꯣ ꯑꯌꯥꯝꯕꯅ ꯂꯣꯏꯅ ꯐꯪꯒꯅꯤ ꯈꯨꯔꯈꯨꯜ ꯑꯣꯏꯔꯣ ꯐꯤꯒꯦ ꯑꯣꯏꯔꯣ ꯑꯗꯒꯤ ꯃꯄꯥꯟ ꯅꯥꯏꯕꯗ ꯂꯩꯗꯅ ꯃꯈꯟ ꯑꯗꯨꯝꯅ ꯐꯪꯒꯅꯤ ꯑꯄꯥꯝꯕꯗꯣ ꯑꯗꯨꯝ ꯈꯜꯂꯒ ꯂꯧꯕꯤꯕ ꯌꯥꯒꯅꯤ ꯈꯨꯔꯈꯨꯜꯗ ꯍꯥꯏꯔꯒꯁꯨ ꯐꯅꯦꯛꯁꯦ ꯈꯨꯔꯈꯨꯜꯗ ꯃꯈꯟ ꯈꯔ ꯂꯩꯔꯦ ꯑꯗꯨꯒꯤ ꯈꯨꯔꯈꯨꯜ ꯃꯅꯥꯎ ꯍꯥꯏꯕ ꯂꯩ ꯈꯨꯔꯈꯨꯜ ꯑꯁꯦꯡꯕ ꯍꯥꯏꯕ ꯂꯩ ꯑꯗꯒꯤ ꯋꯥꯟ ꯄ꯭ꯂꯥꯏꯗ ꯐꯦꯟꯕ ꯍꯥꯏꯕ ꯂꯩ ꯈꯨꯔꯈꯨꯜꯁꯤꯡꯁꯦ ꯈꯨꯔꯈꯨꯜ ꯑꯁꯦꯡꯕꯗꯨꯗꯤ ꯂꯤꯁꯤꯡ ꯑꯅꯤ ꯈꯤꯇꯪ ꯍꯦꯜꯂꯦ ꯑꯗꯩ ꯃꯅꯥꯎꯗꯨꯅ ꯑꯗꯨꯗꯩ ꯈꯔ ꯇꯥꯒꯅꯤ ꯋꯥꯟ ꯄ꯭ꯂꯥꯏꯗ ꯐꯦꯟꯕꯗꯨꯅ ꯂꯤꯁꯤꯡ ꯑꯃꯒ ꯆꯍꯨꯝ ꯆꯥꯃꯔꯤ ꯃꯅꯥꯎꯗꯨꯗꯤ ꯂꯤꯁꯤꯡ ꯑꯅꯤ ꯍꯥꯏꯗꯣ ꯂꯤꯁꯤꯡ ꯑꯃꯒ ꯆꯥꯇ꯭ꯔꯦꯠ ꯆꯅꯤꯄꯥꯜ ꯁꯤ ꯐꯥꯎ ꯂꯩ ꯐꯩꯕꯥꯛ ꯃꯨꯒꯥꯗꯨꯗꯤ ꯐꯩꯕꯥꯛ ꯃꯨꯒꯥꯗꯁꯨ ꯑꯩꯈꯣꯏꯒꯤ ꯐꯩꯕꯥꯛꯀꯤ ꯃꯨꯒꯥ ꯍꯥꯏꯔꯤꯁꯦ ꯃꯦꯆꯤꯟꯅ ꯆꯤꯡꯕ ꯑꯗꯒꯤ ꯑꯀꯨꯞꯄ ꯃꯈꯜ ꯂꯩꯔꯤ ꯃꯣꯏꯁꯤꯡꯁꯦ ꯑꯗꯨꯒꯤ ꯃꯇꯨꯡ ꯏꯟꯅ ꯑꯗꯨꯝ ꯞꯣꯠꯇꯣ ꯍꯥꯏꯗꯤ ꯃꯈꯜ ꯃꯈꯜꯗꯨꯒꯤ ꯃꯇꯨꯡ ꯏꯟꯅ ꯑꯗꯨꯝ ꯈꯦꯠꯅꯕ ꯑꯗꯨꯝ ꯂꯩꯅꯤ ꯆꯥꯎꯔꯥꯛꯄ ꯍꯥꯏꯗꯤ ꯌꯥꯝ ꯈꯦꯠꯅꯕꯗꯤ ꯅꯠꯇꯦ ꯃꯣꯏꯁꯤꯡꯁꯦ

ꯋꯥꯡꯈꯠꯂꯛꯄꯅꯤꯅ ꯍꯥꯏꯗꯤ ꯂꯧꯔꯤꯕ ꯂꯪꯗꯨꯒꯤ ꯃꯇꯨꯡ ꯏꯟꯅ ꯂꯨꯄꯥ ꯌꯥꯡꯈꯩ ꯆꯥꯃ ꯈꯦꯠꯅꯔꯛꯄꯩ ꯃꯇꯨꯡ ꯏꯟꯅ ꯑꯗꯨꯒꯤ ꯆꯥꯡ ꯈꯛꯇꯅꯤ ꯍꯥꯏꯇꯔꯦ ꯌꯥꯝ ꯈꯦꯠꯅꯕꯗꯤ ꯅꯠꯇꯦ ꯑꯇꯣꯞꯄ ꯃꯤꯗ ꯍꯥꯏꯁꯤ ꯏꯁꯥꯒꯤ ꯒꯨꯍꯥꯇꯤꯗꯨꯗ ꯑꯗꯨꯝ ꯄꯤꯒꯗꯕ꯭ꯔꯥ ꯑꯇꯣꯞꯄ ꯑꯥꯎꯠꯁꯥꯏꯗꯇ ꯄꯤꯒꯤꯒꯗꯕ ꯑꯣꯏꯕ꯭ꯔꯥ ꯀꯔꯝꯕꯅꯣ ꯎꯝ ꯑꯣ ꯑꯗꯨ ꯑꯣꯏꯔꯒꯅꯗꯤ ꯍꯣꯏ ꯃꯤꯗꯨꯒꯤ ꯑꯄꯥꯝꯕ ꯄꯥꯝꯗ ꯕꯗꯤ ꯈꯪꯗꯦ ꯑꯗꯨꯒ ꯃꯄꯥꯟ ꯅꯥꯏꯕ ꯍꯥꯏꯕ ꯂꯩꯔꯤꯁꯦ ꯑꯩꯈꯣꯏ ꯃꯅꯤꯄꯨꯔꯒꯤꯗꯤ ꯍꯥꯏꯗꯤ ꯇꯣꯞ ꯀꯜꯆꯔꯅꯤ ꯍꯥꯏꯇꯥꯔꯦꯅꯦ ꯑꯁꯤꯅ ꯃꯄꯥꯟ ꯅꯥꯏꯕꯁꯤꯅ ꯃꯤ ꯃꯄꯥꯟ ꯂꯝꯗꯗꯤ ꯌꯥꯝ ꯄꯥꯝꯕꯗꯤ ꯄꯥꯝꯅꯩꯑꯕ ꯑꯗꯨ ꯄꯤꯔꯒꯅ ꯍꯦꯟꯅ ꯄꯥꯝꯒꯅꯦꯗꯤ ꯈꯜꯂꯤ ꯑꯗꯨꯗ ꯂꯧꯕꯤꯗꯧꯔꯤꯗꯨꯅ ꯑꯗꯨꯒꯤ ꯃꯣꯠꯇ ꯂꯩꯔꯦ ꯑꯗꯒꯤ ꯈꯨꯔꯈꯨꯜꯒꯤ ꯍꯥꯏꯔꯤꯁꯤꯅ ꯑꯩꯈꯣꯏꯒꯤ ꯍꯧꯖꯤꯛꯀꯥꯟꯒꯤ ꯃꯣꯏꯔꯥꯡ ꯐꯤꯖꯟ ꯍꯛꯄꯗ ꯑꯩꯈꯣꯏ ꯃꯅꯤꯄꯨꯔꯒꯤ ꯂꯩꯔꯤꯗꯅ ꯑꯗꯨꯒꯨꯝꯕꯅꯦ ꯑꯗꯨ ꯑꯗꯨꯒꯨꯝꯕꯗꯨꯁꯨ ꯑꯗꯨꯝ ꯄꯥꯝꯕꯅꯤ ꯑꯗ ꯑꯆꯝꯕꯗ ꯂꯧꯒꯦ ꯍꯥꯏꯔꯒꯅ ꯈꯨꯔꯈꯨꯜꯒꯨꯝꯕꯗ ꯂꯧꯔꯁꯨ ꯌꯥꯔꯦ ꯑꯗꯒꯤ ꯑꯆꯝꯕ ꯅꯠꯇꯕꯗ ꯍꯥꯏꯔꯒꯅ ꯃꯄꯥꯟ ꯅꯥꯏꯕꯗꯣ ꯑꯗꯨꯗ ꯑꯣꯏꯅ ꯌꯦꯡꯕꯤꯔꯁꯨ ꯌꯥꯏ ꯑꯅꯤꯗꯨꯗꯤ ꯑꯗꯨꯝ ꯀꯃꯟ ꯑꯣꯏꯅ ꯆꯠꯄꯅꯦ ꯈꯔ ꯎꯝ

ꯌꯥꯅꯤ ꯌꯥꯅꯤ ꯑꯗꯨꯝ ꯑꯄꯥꯝꯕ ꯃꯆꯨꯗꯣ ꯑꯗꯨꯝ ꯄꯤꯖꯔꯛꯀꯦ ꯑꯗꯨꯝ ꯌꯥꯅꯤ ꯀꯔꯤ ꯀꯔꯤ ꯃꯆꯨ ꯄꯤꯕꯤꯔꯛꯑꯣ ꯍꯥꯏꯕꯅꯣ

ꯐꯅꯤ ꯐꯅꯤ ꯑꯗꯨꯝ ꯍꯥꯏꯗꯤ ꯑꯣꯟꯂꯥꯏꯟꯗ ꯑꯗꯨꯝ ꯊꯥꯕꯤꯔꯛꯑꯣꯁꯨ ꯊꯥꯖꯔꯛꯀꯦ ꯑꯗꯒꯤ ꯃꯦꯗꯥꯝꯒꯤ ꯑꯄꯥꯝꯕꯗꯣ ꯑꯗꯨꯝ ꯍꯥꯏꯕꯤꯔꯛꯑꯣ ꯑꯗꯣ ꯑꯗꯨꯝ ꯇꯧꯖꯔꯛꯑꯒꯦ ꯌꯥꯅꯤ ꯌꯥꯅꯤ ꯐꯔꯦ ꯐꯔꯦ ꯐꯔꯦ ꯑꯗꯨꯝ ꯊꯥꯖꯔꯛꯑꯒꯦ ꯁꯣꯏꯗꯅꯕ ꯎꯝ ꯎꯝ ꯐꯔꯦ ꯊꯝꯃꯨ ꯊꯝꯃꯨ